ꯍꯂꯣ ꯁꯥꯔ ꯀꯩꯗꯧꯕꯤꯔꯤꯒꯦ ꯁꯥꯔ ꯀꯩꯅꯣꯝꯇ ꯍꯪꯖꯒꯦ ꯑꯣꯑꯣ ꯑꯩꯁꯦ ꯀꯩꯅꯣꯝꯇ ꯍꯪꯒꯦ ꯇꯧꯅꯦ ꯁꯥꯔꯗ ꯑꯩꯈꯣꯏ ꯍꯛꯗꯛ ꯑꯦꯛꯁꯀꯔꯁꯟ ꯆꯠꯄꯒꯤ ꯃꯇꯥꯡꯗꯣ ꯑꯗꯨ ꯉꯁꯥꯏ ꯅꯣꯇꯤꯁ ꯕꯣꯔꯠꯇꯕꯨꯗꯤ ꯊꯦꯠꯍꯧꯕꯅꯦꯕ ꯑꯗꯨ ꯑꯩꯁꯨ ꯃꯨꯟꯅꯗꯤ ꯌꯦꯡꯁꯜꯍꯧꯗ꯭ꯔꯦ ꯑꯗꯨꯗꯣ ꯀꯃꯥꯏ ꯀꯃꯥꯏ ꯇꯧꯕꯅꯣ ꯄꯩꯁꯥ ꯑꯩꯈꯣꯏ ꯀꯩꯒ ꯍꯪꯒꯦ ꯇꯧꯕꯅꯦ ꯑ ꯑꯗꯨ ꯆꯥꯛ ꯀꯩꯀꯥ ꯄꯣꯔꯛꯇꯣꯏꯔꯣ ꯇꯤꯐꯤꯟ ꯀꯩꯀꯥ ꯑꯣ ꯑꯗꯨ ꯃꯤꯁꯦ ꯕꯁꯁꯦ ꯀꯌꯥꯃꯨꯛ ꯕꯁꯇ ꯆꯠꯇꯣꯏꯔꯥ ꯀꯩꯗ ꯆꯠ ꯑꯣ ꯑꯩꯁꯨ ꯆꯠꯅꯤꯡꯉꯦ ꯀꯃꯤꯡ ꯁꯟꯗꯦꯗ ꯑꯣꯏꯗꯣꯏꯅꯦꯕ ꯑꯣ ꯀꯨꯏꯗꯔꯦ ꯑꯗꯨꯗꯤ ꯑ ꯀꯨꯏꯗ꯭ꯔꯦ ꯑꯩ ꯏꯃꯥꯟꯅꯕꯤꯁꯤꯡꯗꯨꯁꯨ ꯑꯗꯨꯗꯤ ꯄꯥꯎ ꯄꯤꯈ꯭ꯔꯒꯦ ꯍꯥꯏꯈ꯭ꯔꯒꯦ ꯃꯈꯣꯏꯁꯨ ꯉꯁꯥꯏ ꯐꯖꯅ ꯌꯦꯡꯍꯧꯗ꯭ꯔꯕꯅꯦꯕ ꯑ ꯑ ꯍꯣꯏ ꯍꯣꯏ ꯊꯝꯃꯦ